ꯑꯩꯍꯥꯛꯛꯤ ꯍꯤꯗꯥꯛ ꯂꯥꯡꯊꯛ ꯍꯩꯀꯣꯜ ꯂꯩꯀꯣꯜꯗ ꯊꯥꯕ ꯌꯥꯕ ꯄꯥꯝꯕꯤꯁꯤꯡꯁꯦ ꯑꯩꯍꯥꯛꯅ ꯑꯃ ꯂꯩ ꯅꯨꯡꯁꯤ ꯍꯤꯗꯥꯛ ꯍꯥꯏꯅ ꯂꯩꯕ ꯑꯩꯈꯣꯏꯅ ꯃꯤꯟꯠ ꯀꯧꯕꯀꯣ ꯑꯗꯨꯗ ꯑꯗꯨꯗꯨ ꯑꯩꯈꯣꯏꯒꯤꯗꯃꯛ ꯄꯨꯛ ꯅꯨꯡꯁꯤꯠ ꯀꯥꯕꯗ ꯑꯗꯨꯝ ꯌꯥꯝ ꯐꯕꯅꯤ ꯑꯗꯨ ꯃꯥꯗꯤ ꯑꯗꯨꯝ